ꯑꯩꯒꯤ ꯏꯔꯝꯗꯝ ꯃꯅꯤꯄꯨꯔꯒꯤ ꯑꯣꯏꯅ ꯈꯨꯡꯒꯪꯁꯤꯡꯗ ꯂꯩꯔꯤꯕ ꯐꯖ ꯐꯖꯕ ꯃꯐꯝꯁꯤꯡ ꯑꯁꯤ ꯇꯨꯔꯤꯠꯁ ꯏꯁꯄꯣꯠ ꯑꯣꯏꯕ ꯌꯥꯕ ꯃꯐꯝꯁꯤꯡ ꯑꯁꯤ ꯑꯗꯨꯛꯀꯤ ꯃꯇꯤꯛ ꯌꯥꯝꯃꯤ ꯍꯥꯏꯔꯤꯕ ꯃꯐꯝꯁꯤꯡ ꯑꯁꯤ ꯀꯔꯤ ꯇꯧꯕꯒꯤꯗꯃꯛꯇ ꯃꯄꯥꯜꯂꯝꯒꯤ ꯃꯤꯑꯣꯏꯁꯤꯡꯅ ꯂꯥꯛꯄ ꯉꯝꯗ꯭ꯔꯤꯕꯅꯣ ꯍꯥꯏꯕꯒꯤ ꯃꯔꯝꯗꯤ ꯑꯩꯈꯣꯏꯒꯤ ꯃꯅꯤꯄꯨꯔꯗ ꯂꯩꯔꯤꯕ ꯈꯨꯡꯒꯪꯁꯤꯡꯒꯤ ꯂꯝꯕꯤꯁꯤꯡ ꯑꯁꯤ ꯃꯇꯤꯛ ꯆꯥꯕ ꯋꯥꯠꯄꯒꯤꯅꯦ ꯈꯜꯂꯦ ꯍꯥꯏꯕꯗꯤ ꯆꯠꯊꯣꯛ ꯆꯠꯁꯤꯟꯗ ꯅꯨꯡꯉꯥꯏꯇꯕ ꯆꯠꯊꯣꯛ ꯆꯠꯁꯤꯟꯒꯤ ꯂꯝꯕꯤ ꯂꯩ ꯇꯥꯔꯒꯁꯨ ꯅꯨꯡꯉꯥꯏꯇꯕ ꯍꯥꯏꯕꯁꯤ ꯑꯗꯨꯛꯀꯤ ꯃꯇꯤꯛ ꯑꯩꯈꯣꯏꯗ ꯃꯤꯒꯤ ꯄꯨꯛꯅꯤꯡꯗ ꯆꯠꯅꯤꯡꯉꯝꯕ ꯇꯥꯔꯒꯁꯨ ꯅꯨꯡꯉꯥꯏꯇꯕꯗꯣ ꯆꯠꯅꯤꯡꯗꯕꯗꯣ ꯐꯥꯎꯔꯛꯏ ꯑꯗꯨꯅ ꯍꯥꯏꯕꯗꯤ ꯃꯄꯥꯜ ꯂꯝꯒꯤ ꯃꯤꯑꯣꯏꯁꯤꯡ ꯑꯁꯤ ꯑꯩꯈꯣꯏꯅ ꯄꯨꯛꯅꯤꯡ ꯆꯤꯡꯁꯟꯒꯦ ꯍꯥꯏ ꯇꯥꯔꯒꯗꯤ ꯃꯔꯨꯑꯣꯏꯅ ꯑꯩꯈꯣꯏ ꯏꯔꯝꯗꯝꯒꯤ ꯏꯔꯩꯀꯥꯏ ꯈꯨꯡꯒꯪꯁꯤꯡꯗ ꯂꯩꯕꯗ ꯁꯝꯅ ꯍꯥꯏꯔꯕꯗ ꯂꯣꯛꯇꯥꯛ ꯂꯣꯛꯇꯥꯛ ꯂꯦꯛ ꯂꯣꯛꯇꯥꯛ ꯄꯥꯠ ꯍꯥꯏꯔꯁꯤ ꯂꯣꯛꯇꯥꯛ ꯄꯥꯠꯁꯤ ꯍꯥꯏꯕ ꯃꯇꯝꯗ ꯂꯣꯛꯇꯥꯛ ꯄꯥꯠꯁꯤ ꯃꯥꯂꯦꯝꯒꯤ ꯃꯐꯝ ꯁꯤꯟꯕ ꯊꯨꯡꯅ ꯐꯥꯎꯔꯦ ꯑꯗꯨꯒ ꯂꯣꯛꯇꯥꯛ ꯄꯥꯠꯀꯤ ꯑꯀꯣꯏꯕꯗ ꯂꯩꯔꯤꯕ ꯃꯐꯝꯁꯤꯡꯗ ꯀꯩꯒꯨꯝꯕ ꯑꯩꯈꯣꯏꯒꯤ ꯃꯥꯂꯦꯝꯒꯤ ꯃꯤꯑꯣꯏꯁꯤꯡꯅ ꯂꯥꯛꯑꯒ ꯂꯦꯛꯑ ꯆꯥꯔꯒ ꯂꯩꯕ ꯃꯇꯝꯗ ꯑꯀꯥꯏꯕ ꯂꯩꯇꯕ ꯍꯥꯏꯕꯗꯤ ꯃꯈꯣꯏꯅ ꯂꯩꯕ ꯃꯇꯝꯗ ꯃꯌꯨꯝꯇꯧꯅ ꯈꯟꯕ ꯈꯟꯕ ꯉꯝꯕꯒꯤ ꯃꯑꯣꯡꯗ ꯂꯩ ꯇꯥꯔꯒꯗꯤ ꯍꯥꯏꯕꯗꯤ ꯁꯝꯅ ꯍꯥꯏꯔꯕꯗ ꯍꯣꯇꯦꯜꯗ ꯑꯣꯏꯔꯒꯁꯨ ꯍꯦꯟꯅ ꯏꯟꯐ꯭ꯔꯥꯏꯁꯇ꯭ꯔꯛꯆꯔ ꯆꯥꯎꯈꯠꯄ ꯑꯗꯒꯤ ꯃꯥꯒꯤ ꯃꯥꯂꯦꯝꯗ ꯂꯩꯔꯤꯕ ꯆꯤꯟꯖꯥꯛꯁꯤꯡ ꯑꯁꯤ ꯃꯣꯏꯅ ꯑꯣꯔꯗꯔ ꯇꯧꯕ ꯃꯇꯝꯗ ꯐꯪꯍꯟꯕ ꯃꯣꯏꯅ ꯂꯦꯛꯄ ꯃꯇꯝ ꯂꯩꯔꯒ ꯂꯥꯛꯄ ꯃꯇꯝꯗ ꯑꯀꯥꯏꯕ ꯑꯃꯠꯇ ꯂꯩꯇꯕ ꯍꯥꯏꯅ ꯁꯨꯃꯥꯏꯅ ꯀꯟꯗꯤꯁꯟꯁꯦ ꯁꯦꯝꯕꯤꯕ ꯇꯥꯔꯒꯗꯤ ꯑꯗꯒꯤ ꯆꯠꯊꯣꯛ ꯆꯠꯁꯤꯟꯒꯤ ꯚꯔꯥ ꯆꯠꯊꯣꯛ ꯆꯠꯁꯤꯟꯒꯤ ꯇꯨꯔꯤꯖꯝꯒꯤꯗꯃꯛ ꯗꯤꯄꯥꯔꯃꯦꯟꯁꯤꯡꯅ ꯌꯦꯡꯁꯤꯟꯗꯅ ꯇꯨꯔꯤꯖꯝꯒꯤ ꯑꯀꯣꯏꯕꯗ ꯏꯁꯄꯣꯠꯁꯤꯡꯒꯤ ꯑꯀꯣꯏꯕꯗ ꯂꯩꯔꯤꯕ ꯃꯐꯃꯁꯤꯡ ꯑꯁꯤ ꯐꯖꯅ ꯂꯨꯅ ꯅꯥꯟꯅ ꯊꯝꯕ ꯃꯥꯂꯦꯝꯒꯤ ꯊꯥꯛꯇ ꯃꯤ ꯃꯌꯥꯝꯁꯦ ꯂꯥꯛꯑꯒ ꯁꯤꯗꯩ ꯀꯣꯏꯔꯒ ꯅꯨꯡꯉꯥꯏꯒ ꯑꯦꯟꯖꯣꯏ ꯇꯧꯕ ꯃꯈꯣꯏꯒꯤ ꯂꯝ ꯀꯣꯏꯐꯝ ꯑꯃ ꯑꯣꯏꯔꯛꯄ ꯇꯥꯔꯒꯗꯤ ꯑꯩꯈꯣꯏꯒꯤ ꯏꯀꯣꯅꯣꯃꯤꯗ ꯑꯗꯨꯛꯀꯤ ꯃꯇꯤꯛ ꯃꯇꯦꯡ ꯄꯥꯡꯕ ꯑꯆꯧꯕ ꯃꯇꯦꯡ ꯄꯥꯡꯕ ꯑꯃ ꯑꯣꯏꯒꯅꯤ ꯑꯗꯨꯅ ꯑꯩꯈꯣꯏꯅ ꯏꯁꯥꯒꯤ ꯏꯔꯝꯗꯝꯁꯦ ꯁꯤꯗ ꯂꯩꯔꯤꯕ ꯇꯨꯔꯤꯖꯝ ꯏꯁꯄꯣꯠꯁꯤꯡ ꯑꯁꯤ ꯐꯖꯅ ꯅꯤꯡꯊꯤꯖꯅ ꯁꯦꯡꯗꯣꯛ ꯑꯒ ꯑꯩꯈꯣꯏꯅ ꯁꯤꯗ ꯀꯩꯀꯩ ꯊꯕꯛ ꯄꯥꯏꯈꯠꯄ ꯌꯥꯒꯦ ꯀꯩꯀꯩ ꯁꯦꯝꯒꯠ ꯁꯥꯒꯠꯄ ꯌꯥꯒꯦ ꯍꯥꯏꯕꯗꯨ ꯑꯩꯈꯣꯏꯅ ꯅꯩꯅꯔꯒ ꯀꯨꯞꯅ ꯅꯩꯅꯔꯒ ꯑꯗꯨꯒ ꯑꯞꯒ꯭ꯔꯦꯠ ꯇꯧꯊꯣꯛꯑꯒ ꯍꯥꯏꯔꯤꯕ ꯃꯐꯝꯁꯤꯡ ꯑꯁꯦ ꯃꯥꯂꯦꯝꯒꯤ ꯈ꯭ꯋꯥꯏꯗꯒꯤ ꯅꯨꯡꯉꯥꯏꯕ ꯃꯐꯝ ꯑꯃ ꯀꯣꯏꯐꯝ ꯑꯣꯏꯔꯛꯄ ꯑꯣꯏꯔꯛ ꯀꯅꯤ ꯍꯥꯏꯕꯒꯤ ꯊꯥꯖꯕ ꯂꯩ ꯑꯗꯨꯅ ꯃꯁꯤꯒꯤ ꯋꯥꯐꯝꯁꯤꯡ ꯑꯁꯤ ꯊꯝꯖꯔꯒ ꯑꯩ ꯃꯇꯥꯡ ꯁ꯭ꯋꯥꯏꯗ ꯂꯣꯏꯁꯤꯟꯖꯔꯦ